ꯑꯁꯤꯕꯨ ꯀꯦꯛ ꯑꯣꯗꯔ ꯇꯧꯐꯝ ꯑꯗꯨꯔꯥ ꯑꯩꯁꯦ ꯍꯧꯖꯤꯛ ꯍꯧꯖꯤꯛ ꯏꯌꯥꯝꯕ ꯂꯨꯍꯣꯡ ꯂꯨꯍꯣꯡꯕꯗꯒꯤ ꯀꯦꯛ ꯑꯃ ꯑꯣꯗꯔ ꯇꯧꯕ ꯄꯥꯝꯃꯦ ꯑꯗꯣ ꯀꯦꯛ ꯑꯁꯦ ꯀꯔꯤ ꯀꯔꯤ ꯀꯔꯤ ꯐ꯭ꯂꯦꯕꯔ ꯂꯩꯕ꯭ꯔꯥ ꯑꯗꯨꯒ ꯐ꯭ꯂꯦꯕꯔꯁꯤꯡꯁꯦ ꯃꯃꯜ ꯀꯌꯥ ꯀꯌꯥꯔꯥ ꯑꯗꯨꯁꯨ ꯄꯥꯝꯃꯦ ꯑꯗꯨꯒ ꯑꯁꯤ ꯀꯦꯛꯁꯦ ꯃꯥꯒꯤ ꯐ꯭ꯂꯦꯕꯔꯁꯦ ꯚꯦꯅꯤꯂꯥꯒꯤ ꯐ꯭ꯂꯦꯕꯔꯗ ꯄꯥꯝꯃꯦ ꯑꯗꯨꯒ ꯃꯥꯒꯤ ꯗꯤꯖꯥꯏꯟꯁꯦ ꯌꯥꯝꯅ ꯌꯥꯝꯅ ꯗꯤꯖꯥꯏꯟ ꯌꯥꯎꯕꯒꯨꯝꯕꯗꯤ ꯄꯥꯝꯗꯦ ꯑꯗꯨꯝ ꯈꯔ ꯁꯤꯝꯄꯜ ꯑꯣꯏ ꯑꯣꯏꯅ ꯑꯗꯨꯝ ꯁꯥꯏꯠ ꯁꯥꯏꯠꯇ ꯂꯩ ꯂꯩ ꯈꯔ ꯍꯥꯞꯂꯒ ꯑꯗꯨꯝ ꯋꯦꯗꯤꯡꯒꯤꯗ ꯏꯁꯇꯦꯞ ꯑꯗꯨꯒ ꯏꯁꯇꯦꯞꯁꯦ ꯀꯦꯛꯀꯤ ꯏꯁꯇꯦꯞꯁꯦ ꯑꯍꯨꯝ ꯄꯥꯝꯃꯦ ꯑꯗꯨꯒ ꯑꯁꯤ ꯀꯦꯛ ꯑꯣꯗꯔ ꯇꯧꯕꯁꯦ ꯗꯤꯂꯤꯕꯔꯤꯗꯤ ꯌꯥꯕ꯭ꯔꯥ ꯑꯗꯣ ꯗꯤꯂꯤꯕꯔꯤ ꯌꯥꯔꯒꯗꯤ ꯗꯤꯂꯤꯕꯔꯤꯒꯤ ꯆꯥꯔꯖꯁꯦ ꯀꯌꯥꯅꯣ ꯑꯗꯨꯒ ꯑꯗꯨꯒꯤ ꯀꯦꯛ ꯀꯦꯛ ꯑꯣꯗꯔ ꯇꯧꯕꯁꯨ ꯌꯥꯔꯒꯗꯤ ꯁꯣꯏꯍꯟꯕꯤꯒꯅꯨ ꯑꯩꯅ ꯍꯥꯏꯔꯤꯕ ꯗꯤꯖꯥꯏꯟꯗꯨꯗ ꯐꯖꯅ ꯇꯧꯕꯤꯔꯣ ꯑꯗꯨꯒ ꯐ꯭ꯂꯦꯕꯔꯅ ꯚꯦꯅꯤꯂꯥꯒꯤ ꯐ꯭ꯂꯦꯕꯔ ꯇꯧꯔꯣ ꯑꯗꯨꯒ ꯌꯥꯔꯒꯗꯤ ꯑꯁꯤ ꯀꯦꯛꯁꯦ ꯂꯣꯏꯔꯗꯤ ꯐꯣꯟ ꯇꯧꯕꯤꯔꯛꯑꯣ ꯁꯤꯒꯤ ꯅꯝꯕꯔꯗ ꯑꯣ ꯑꯗꯨꯗꯤ ꯑꯁꯤ ꯑꯁꯤ ꯍꯥꯏꯒꯦ ꯍꯥꯏꯅ ꯇꯧꯔꯛꯄꯅꯦ ꯑꯗꯨꯅ ꯑꯊꯨꯕ ꯃꯇꯝꯗ ꯈꯔ ꯊꯨꯅ ꯀꯦꯛꯁꯦ ꯁꯦꯝꯕꯤꯌꯣ ꯑꯗꯨꯅ